ꯍꯜꯂꯣ ꯁꯤꯒꯤ ꯅꯝꯕꯔꯁꯦ ꯑꯩꯉꯣꯟꯗ ꯃꯤꯁ ꯀꯣꯜ ꯂꯩꯔꯝꯕ ꯑꯩꯗꯣ ꯊꯕꯛ ꯑꯝ ꯆꯠꯊꯣꯛꯎꯕ ꯑꯗꯨꯅ ꯀꯅꯥ ꯑꯣꯏꯔꯕꯅꯣ ꯃꯥꯅꯤ ꯃꯥꯅꯤ ꯑꯣꯑꯣ ꯀꯩꯀꯩ ꯄꯣꯠꯅꯣ ꯑꯣ ꯑꯩꯈꯣꯏ ꯕꯨꯛꯀꯥꯁꯦ ꯗꯔꯖꯟ ꯀꯌꯥ ꯀꯌꯥ ꯂꯧꯒꯗꯧꯕꯅꯣ ꯗꯔꯖꯟꯗꯅꯦ ꯑꯩꯈꯣꯏꯅ ꯂꯨꯄꯥ ꯆꯅꯤ ꯆꯅꯤꯗ ꯊꯥꯗꯣꯛꯑꯦꯕ ꯑꯗꯨꯅ ꯗꯔꯖꯟꯁꯦ ꯀꯌꯥ ꯂꯧꯒꯗꯕ ꯑꯣꯏꯕꯅꯣ ꯑꯩꯈꯣꯏꯅ ꯄꯣꯠꯁꯦ ꯃꯐꯝꯗꯨꯗ ꯊꯤꯜꯂꯛꯇꯣꯏꯔꯥ ꯅꯠꯇ꯭ꯔꯒꯅ ꯗꯨꯀꯥꯟꯁꯤꯗ ꯑꯗꯨꯝ ꯂꯥꯛꯑꯒ ꯂꯧꯕꯤꯔꯗꯣꯏꯔꯣ ꯄꯦꯀꯦꯠ ꯑꯃꯗ ꯀꯨꯟꯊ꯭ꯔꯥ ꯀꯨꯟꯊ꯭ꯔꯥ ꯍꯥꯟꯕꯁꯨ ꯂꯩ ꯌꯥꯡꯈꯩ ꯌꯥꯡꯈꯩ ꯍꯥꯟꯕꯁꯨ ꯂꯩꯌꯦꯕ ꯑꯗꯣ ꯄꯣꯠꯁꯦ ꯗꯔꯖꯟ ꯑꯣꯏꯅ ꯄꯨꯂꯞ ꯈꯔ ꯌꯥꯝꯅ ꯂꯧꯗꯧꯕ ꯑꯣꯏꯔꯒꯗꯤ ꯑꯩꯈꯣꯏꯅ ꯗꯔꯖꯟꯁꯤꯗꯒꯤ ꯄꯩꯁꯥꯁꯤ ꯈꯔꯁꯨ ꯇꯥꯗꯧꯕ

ꯎꯝ ꯎꯝ ꯎꯝ ꯍꯣꯏ ꯑꯗꯩ ꯗꯔꯖꯟꯁꯤꯗꯒꯤ ꯑꯩꯈꯣꯏꯅ ꯂꯨꯄꯥ ꯀꯨꯟ ꯀꯨꯟ ꯇꯥꯔꯒꯦꯕ ꯑꯗꯨꯒ ꯄꯦꯟꯁꯤꯜꯁꯤꯗꯤꯅꯦ ꯃꯈꯟ ꯃꯈꯥ ꯌꯥꯝ ꯂꯩꯈ꯭ꯔꯦ ꯍꯥꯏꯗꯤ ꯗꯔꯖꯟꯗ ꯆꯠꯂꯀꯥꯟꯗ ꯄꯩꯁꯥꯁꯦ ꯃꯃꯟ ꯌꯥꯝ ꯍꯦꯟꯒꯠꯄꯁꯨ ꯂꯩ ꯑꯗꯩꯗꯤ ꯃꯃꯟꯁꯦ ꯌꯥꯝꯅ ꯇꯥꯕꯁꯨ ꯌꯥꯎꯋꯦꯕ ꯑꯗꯨꯅ ꯀꯔꯝꯕꯗ ꯇꯧꯗꯣꯏꯅꯣ

ꯑꯣ ꯑꯗꯨꯑꯣꯏꯗꯤ ꯄꯣꯠ ꯄꯣꯠꯁꯦ ꯑꯗꯨꯑꯣꯏꯗꯤ ꯀꯔꯝꯀꯥꯟꯗ ꯂꯧꯕ ꯂꯥꯛꯇꯧꯕꯅꯣ ꯎꯝ

ꯍꯣꯏ ꯍꯣꯏ ꯌꯥꯅꯤ ꯑꯗꯨꯝ ꯂꯥꯛꯄꯤꯌꯣ ꯄꯨꯡꯁꯦ ꯑꯩꯈꯣꯏꯗꯤ ꯗꯨꯀꯥꯟꯁꯦ ꯑꯌꯨꯛꯀꯤ ꯄꯨꯡ ꯅꯤꯄꯥꯟꯗꯩꯅ ꯅꯨꯃꯤꯗꯥꯡꯒꯤ ꯄꯨꯡ ꯇꯔꯨꯛꯐꯥꯎ ꯑꯗꯨꯝ ꯍꯥꯡꯉꯦꯕ ꯁꯤꯒꯤ ꯃꯇꯝꯗ ꯑꯗꯨꯝ ꯂꯥꯛꯄꯤꯌꯣ ꯌꯥꯅꯤ ꯍꯣꯏ ꯍꯣꯏ ꯂꯥꯛꯑꯣ ꯎꯝ